ꯃꯌꯥꯝ ꯑꯩꯅ ꯑꯣꯟꯂꯤꯏꯟꯗꯒꯤ ꯂꯤꯇꯔ ꯃꯉꯥ ꯆꯟꯕ ꯀꯨꯀꯔ ꯑꯃ ꯀꯛꯆꯕꯅꯦ ꯑꯗꯣ ꯃꯣꯏꯅ ꯑꯣꯗꯔ ꯑꯗꯨ ꯊꯤꯜꯂꯛꯄꯗ ꯂꯤꯇꯔ ꯑꯍꯨꯝꯒꯤ ꯑꯣꯏꯅ ꯂꯥꯛꯑꯦ ꯑꯗꯨ ꯃꯌꯥꯝ ꯀꯨꯀꯔ ꯑꯁꯤ ꯀꯛꯄꯤꯔꯨꯅꯨ ꯍꯥꯏꯕꯗꯤ ꯄꯨꯡ ꯈꯥꯏ ꯑꯃꯗ ꯃꯨꯟꯕ ꯌꯥꯕ ꯆꯥꯛ ꯑꯗꯣ ꯄꯨꯡ ꯑꯃꯃꯨꯛ ꯆꯪꯉꯤ ꯑꯗꯨꯅ ꯃꯌꯥꯝꯗ ꯁꯤꯖꯤꯟꯅꯕꯤ ꯁꯤꯖꯤꯟꯅꯕꯤꯅꯨ ꯍꯥꯏꯅ ꯍꯥꯏꯖꯔꯤ